ꯍꯜꯂꯣ ꯅꯣꯏ ꯌꯥꯝ ꯀꯨꯏꯅ ꯉꯥꯏꯕꯗ ꯑꯩ ꯌꯥꯝꯅ ꯋꯥꯔꯦ ꯑꯣꯛꯇꯣ ꯑꯣꯛꯇꯣ ꯗꯥꯏꯕꯔ ꯅꯪ ꯀꯗꯥꯏꯗ ꯂꯩꯕꯅꯣ ꯅꯪꯕꯨ ꯑꯁ ꯌꯥꯝ ꯀꯨꯏꯔꯦꯗ ꯅꯪ ꯉꯥꯏꯕꯗ ꯑꯩ ꯄꯨꯡ ꯚꯥꯔꯣ ꯇꯥꯁꯤꯜꯂꯛꯀꯗꯣꯔꯦ ꯄꯨꯡ ꯃꯥꯄꯜꯗꯒꯤ ꯉꯥꯏꯕꯗꯨꯅ ꯅꯣꯏꯗ ꯃꯇꯨꯡ ꯃꯅꯥꯎ ꯑꯃꯨꯡ ꯍꯟꯅ ꯑꯩ ꯑꯣꯛꯇꯣ ꯔꯤꯖꯥꯞ ꯇꯧꯖꯔꯔꯣꯏ ꯅꯣꯏꯗ ꯀꯔꯤꯒꯤꯅꯣ ꯑꯩꯗꯤ ꯅꯣꯏ ꯑꯃꯨꯛ ꯍꯟꯅ ꯅꯣꯏꯒꯁꯨ ꯋꯥꯔꯤ ꯁꯥꯅꯔꯔꯣꯏ ꯅꯣꯏꯗꯤ ꯃꯆꯤꯟ ꯌꯥꯝꯅ ꯊꯤ